ꯐꯥꯔꯃꯔ ꯑꯣꯏꯕꯤꯔꯕ ꯑꯣ ꯏꯟꯖꯥꯡ ꯅꯥꯄꯤ ꯈꯤꯇ ꯂꯧꯖꯒꯦ ꯇꯧꯕꯅꯦ ꯍꯥꯏꯗꯤ ꯀꯣꯕꯤꯒꯨꯝꯕ ꯍꯪꯒꯥꯝꯒꯨꯝꯕ ꯇꯔꯕꯨꯖ ꯀꯨꯝꯕ ꯂꯧꯒꯦ ꯇꯧꯕꯅꯦ ꯑꯗꯣ ꯑꯩ ꯄꯣꯠꯄꯨꯗꯤ ꯈꯔ ꯌꯥꯝꯃꯦ ꯑꯩꯁꯦ ꯑꯗꯨ ꯃꯃꯟꯁꯦ ꯀꯌꯥ ꯀꯌꯥ ꯀꯃꯥꯏꯅ ꯇꯧꯔꯤꯒꯦ

ꯑꯣ ꯑꯗꯣ ꯑꯩꯁꯦ ꯄꯣꯠꯇꯤ ꯈꯔ ꯌꯥꯝꯃꯦꯕꯀꯣ ꯑꯗꯣ ꯑꯩꯉꯣꯟꯗ ꯑꯣꯐꯔꯒꯨꯝꯕ ꯈꯔ ꯄꯣꯠꯁꯦ ꯌꯥꯝꯅ ꯂꯧꯒꯗꯕꯅꯤꯅ ꯈꯔ ꯌꯦꯡꯕꯤꯕ ꯌꯥꯒꯗ꯭ꯔꯥ ꯑꯗꯣ ꯑꯇꯩ ꯑꯗꯨꯝ ꯃꯈꯥ ꯇꯥꯕꯗꯁꯨ ꯑꯗꯨꯝ ꯍꯥꯏꯖꯔꯛꯑꯒꯦ ꯁꯤꯅ ꯑꯗꯨꯝ ꯌꯥꯔꯅꯤ ꯑꯗꯣ ꯀꯔꯝ ꯀꯥꯟꯗ ꯂꯥꯛꯑꯣ ꯂꯥꯛꯑꯣꯒꯦ ꯎꯝ ꯍꯣꯏ ꯍꯣꯏ ꯐꯔꯦ ꯐꯔꯦ ꯊꯝꯖꯔꯒꯦ